ꯊꯕꯛ ꯑꯃ ꯆꯠꯀꯦ ꯍꯥꯏꯕ ꯇꯥꯔꯒꯗꯤ ꯀꯔꯤꯗ ꯆꯠꯀꯅꯤ ꯍꯥꯏꯕꯒꯤ ꯄꯥꯃꯕꯩ ꯑꯅꯛꯄꯗ ꯆꯠꯀꯦ ꯍꯥꯏꯔꯒꯗꯤ ꯒꯥꯔꯤ ꯃꯆꯥꯅ ꯆꯠꯅꯩ ꯈꯔ ꯂꯥꯞꯄꯗ ꯆꯠꯀꯦ ꯍꯥꯏꯔꯒꯗꯤ ꯑꯣꯛꯇꯣꯒ ꯆꯠꯅꯩ ꯑꯗꯨꯒ ꯁ꯭ꯀꯨꯜ ꯀꯔꯤ ꯀꯔꯤ ꯁ꯭ꯀꯨꯜ ꯀꯩꯀꯩ ꯆꯠꯀꯦ ꯍꯥꯏꯔꯒꯗꯤ ꯁ꯭ꯀꯨꯜꯒꯤ ꯚꯦꯟ ꯂꯥꯛꯄꯁꯨ ꯌꯥꯎꯋꯤ ꯑꯣꯛꯇꯣ ꯔꯤꯖꯥꯕꯅ ꯆꯠꯅꯕꯁꯨ ꯌꯥꯎꯋꯤ ꯑꯗꯨꯒꯨꯝꯕ ꯇꯧꯋꯤ ꯌꯨꯝꯗꯒꯤ ꯊꯤꯟꯗꯣꯛ ꯊꯤꯟꯖꯤꯟ ꯇꯧꯅꯕꯁꯨ ꯌꯥꯎꯋꯤ ꯑꯗꯨꯒ ꯈꯔ ꯂꯥꯞꯅ ꯀꯣꯏꯕꯒꯨꯝꯕ ꯆꯠꯀꯦ ꯍꯥꯏꯔꯒꯗꯤ ꯑꯗꯨꯝ ꯌꯨꯝꯗ ꯂꯩꯕ ꯒꯥꯔꯤꯅ ꯆꯠꯅꯕꯁꯨ ꯌꯥꯎꯋꯦ ꯑꯗꯨꯒ ꯂꯥꯏꯟꯗ ꯆꯠꯀꯦ ꯍꯥꯏꯔꯒꯗꯤ ꯕꯁꯇꯒꯨꯝꯕ ꯆꯠꯅꯩ ꯅꯠꯇ꯭ꯔꯒꯅ ꯃꯦꯖꯤꯛꯇ ꯆꯠꯅꯩ ꯈꯔ ꯈꯤꯇꯪ ꯂꯥꯞꯄ ꯆꯠꯀꯦ ꯍꯥꯏꯔꯒꯗꯤ ꯑꯗꯨꯝ ꯕꯁꯇ ꯔꯤꯖꯥꯕ ꯀꯨꯝꯕ ꯑꯣꯏꯅ ꯆꯠꯅꯩ